ꯍꯂꯣ ꯍꯂꯣ ꯚꯥꯏ ꯕꯁꯤꯔ ꯑꯩꯅ ꯉꯔꯥꯡ ꯅꯍꯥꯜ ꯀꯩꯅꯣ ꯀꯨꯀꯔ ꯑꯃ ꯂꯩꯔꯨꯕꯗꯨ ꯃꯗꯨꯗꯤ ꯌꯥꯝꯅ ꯐꯕ ꯄ꯭ꯔꯗꯛꯅꯤ ꯑꯗꯨ ꯏꯇꯥꯎꯈꯣꯏꯅ ꯑꯩꯉꯣꯟꯗꯗꯤ ꯁꯨꯝ ꯁꯤꯒꯤ ꯄ꯭ꯔꯗꯛꯁꯤ ꯌꯥꯝꯅ ꯀ꯭ꯋꯥꯀꯤꯇꯤ ꯑꯣꯏꯕ ꯃꯥꯟꯗꯦ ꯈꯣꯠꯇꯦ ꯍꯥꯏꯕꯗꯣ ꯑꯗꯣ ꯑꯩꯅ ꯁꯨꯝ ꯌꯦꯡꯕ ꯃꯇꯝꯗ ꯃꯍꯥꯛꯀꯤ ꯀꯨꯀꯔ ꯑꯗꯨꯗꯤ ꯑꯗꯨꯒꯤ ꯄ꯭ꯔꯗꯛ ꯑꯗꯨꯗꯤ ꯌꯥꯝꯅ ꯀ꯭ꯋꯥꯂꯤꯇꯤ ꯐꯩ ꯑꯗꯨꯗꯨꯅ ꯏꯇꯥꯎꯍꯣꯏꯁꯨ ꯀꯩꯅꯣ ꯂꯧꯁꯟꯕꯤꯌꯨ ꯍꯥꯏꯅ ꯑꯩꯅꯁꯨ ꯍꯥꯏ ꯍꯥꯏꯅꯤꯡꯉꯤ ꯑꯗꯨꯒꯤꯗꯃꯛꯇ ꯑꯩꯅꯁꯨ ꯅꯪꯉꯣꯟꯗ ꯀꯣꯜ ꯇꯧꯔꯛꯄꯅꯤ ꯃꯍꯥꯛꯀꯤ ꯃꯍꯥꯛꯀꯤ ꯄ꯭ꯔꯗꯛ ꯑꯁꯤ ꯌꯥꯝꯅ ꯀ꯭ꯋꯥꯂꯤꯇꯤ ꯐꯩ ꯍꯥꯏꯕꯗꯤ ꯑꯩꯈꯣꯏꯒꯤ ꯆꯥꯛꯁꯤ ꯀꯥꯝꯕ ꯃꯇꯝꯗ ꯃꯥꯒꯤ ꯑꯩꯈꯣꯏ ꯃꯔꯤꯔꯛ ꯃꯉꯥꯔꯛ ꯀꯥꯝꯕ ꯃꯇꯝꯗ ꯐꯕꯗꯣ ꯃꯥꯒꯤꯗꯤ ꯑꯅꯤꯔꯛ ꯑꯍꯨꯝꯂꯛ ꯀꯥꯝꯕ ꯃꯇꯝꯗ ꯆꯥꯛꯁꯦ ꯌꯥꯝ ꯊꯨꯅ ꯐꯩ ꯍꯥꯏꯕ ꯑꯗꯨꯅ ꯌꯥꯔꯒꯗꯤ ꯃꯌꯥꯝꯁꯨ ꯁꯤꯒꯤ ꯄ꯭ꯔꯗꯛ ꯑꯁꯤ ꯂꯧꯕꯤꯌꯨ